ꯑꯩꯅ ꯑꯩꯒꯤ ꯃꯤꯊꯨꯡꯂꯦꯟꯁꯤꯡ ꯂꯥꯛꯄ ꯃꯇꯝꯗ ꯑꯩꯅ ꯇꯧꯖꯗꯣꯏꯕ ꯁꯦꯕꯥ ꯍꯥꯏꯔꯒꯗꯤ ꯏꯁꯤꯡ ꯒꯤꯂꯥꯁ ꯑꯃ ꯄꯤꯕ ꯑꯗꯨꯒ ꯃꯈꯣꯏꯒꯤ ꯑꯗꯨꯝ ꯀꯣꯐꯤꯒꯨꯝꯕ ꯇꯤꯒꯨꯝꯕ ꯁꯦꯝꯕꯤꯕꯀꯣ ꯑꯗꯨꯃꯥꯏꯅ ꯑꯣꯏꯅ ꯇꯧꯖꯩ ꯑꯗꯨꯒ ꯑꯩꯅ ꯃꯣꯏ ꯂꯥꯛꯄ ꯃꯇꯝꯗ ꯑꯩꯅ ꯑꯩꯅ ꯊꯣꯡꯖꯅꯤꯡꯕ ꯑꯗꯩꯗꯤ ꯑꯩꯅ ꯄꯥꯝꯕ ꯄꯣꯠꯂꯝ ꯍꯥꯏꯌꯨ ꯍꯥꯏꯔꯒꯗꯤ ꯑꯩ ꯆꯤꯛꯀꯟꯁꯦ ꯍꯥꯏꯗꯤ ꯑꯩ ꯂꯥꯛꯄ ꯃꯤꯁꯤꯡꯗ ꯂꯣꯏꯅꯃꯛꯄꯨꯗꯤ ꯆꯥꯗꯦ ꯑꯆꯥꯕꯁꯤꯡꯗꯣ ꯑꯩꯅ ꯄꯤꯖꯅꯤꯡꯉꯦ ꯃꯔꯝꯗꯤ ꯀꯩꯒꯤꯅꯣ ꯍꯥꯏꯔꯀꯥꯟꯗ ꯆꯤꯛꯀꯟꯒꯨꯝꯕꯁꯦ ꯑꯩꯈꯣꯏꯒꯤ ꯐꯦꯃꯤꯂꯤ ꯈꯨꯗꯤꯡꯃꯛꯇ ꯑꯗꯨꯝ ꯌꯥꯝ ꯇꯣꯏꯅ ꯆꯥꯗꯕ ꯄꯣꯠ ꯑꯃꯈꯛ ꯑꯣꯏ ꯑꯩꯈꯣꯏꯒꯤ ꯃꯅꯤꯄꯨꯔꯗꯗꯤ ꯑꯗꯨꯝ ꯏꯔꯣꯟꯕ ꯀꯥꯡꯁꯣꯏ ꯑꯗꯨꯝꯃꯥꯏꯅ ꯑꯣꯏꯅ ꯂꯣꯏ ꯆꯥꯅꯕꯅꯤꯅ ꯆꯤꯛꯀꯟꯁꯤꯅ ꯑꯗꯨꯝ ꯌꯥꯝꯅ ꯏꯁꯄꯤꯁꯤꯌꯜ ꯑꯣꯏꯕ ꯄꯣꯠ ꯑꯃ ꯑꯣꯏꯕꯅꯤꯅ ꯑꯩꯅ ꯃꯣꯏꯗ ꯄꯤꯖꯅꯤꯡꯉꯦ ꯃꯉꯣꯟꯗ ꯆꯪꯕ ꯀꯩꯅꯣ ꯍꯥꯏꯇꯥꯔꯒꯗꯤ ꯑꯩꯈꯣꯏ ꯑꯗꯨꯝ ꯊꯥꯎꯒꯨꯝꯕ ꯑꯗꯩꯗꯤ ꯁꯥ ꯃꯔꯣꯏ ꯑꯗꯒꯤ ꯐꯗꯤꯒꯣꯝ ꯑꯗꯒꯤ ꯌꯥꯏꯉꯪ ꯃꯣꯔꯣꯛꯁꯤꯅꯆꯤꯡꯕ ꯆꯪꯉꯛꯀꯅꯤ